ꯏꯁꯥꯅ ꯁꯦꯝꯖꯕ ꯂꯩ ꯑꯃ ꯑꯩꯒꯤ ꯅꯨꯡꯁꯤꯅꯕ ꯅꯨꯄꯤ ꯑꯃꯗ ꯄꯤꯈꯤ ꯃꯍꯥꯛꯅ ꯌꯥꯝꯅ ꯄꯥꯝꯅ ꯂꯧꯁꯤꯟꯈꯤ ꯃꯗꯨꯗꯤ ꯑꯩꯅ ꯏꯁꯥꯅ ꯃꯇꯝ ꯁꯥꯡꯅ ꯀꯨꯏꯅ ꯆꯪꯅ ꯂꯩꯗꯅ ꯈꯣꯠꯇꯅ ꯄꯩꯁꯥ ꯆꯪꯅ ꯋꯥꯅ ꯃꯇꯝ ꯆꯪꯅ ꯁꯦꯝꯈꯤꯕ ꯄꯣꯠ ꯑꯣꯏꯕꯅꯤꯅ ꯃꯍꯥꯛꯅꯁꯨ ꯑꯩꯒꯤ ꯅꯨꯡꯁꯤꯅꯕ ꯅꯨꯄꯤꯗꯨꯗ ꯑꯩꯒꯤ ꯋꯥꯔꯤ ꯑꯁꯤ ꯂꯤꯕ ꯃꯇꯝꯗ ꯃꯥꯟꯅ ꯅꯨꯡꯁꯤꯅ ꯈꯨꯗꯣꯜ ꯑꯣꯏꯅ ꯅꯪꯒꯤ ꯈꯨꯗꯣꯜ ꯄꯣꯠꯅꯤ ꯑꯣꯏꯅ ꯄꯥꯝꯅ ꯂꯧꯁꯟꯈꯤ ꯃꯔꯝꯆꯅ ꯇꯝꯕꯤꯈꯤ ꯃꯄꯨꯟꯁꯤ ꯁꯥꯡꯅ